ꯍꯜꯂꯣ ꯑꯣ ꯃꯥꯟꯅꯦ ꯃꯥꯟꯅꯦ ꯍꯥꯏꯕꯤꯔꯛꯑꯣ ꯀꯔꯤ ꯂꯩꯔꯦ ꯑꯣ ꯌꯥꯅꯤ ꯌꯥꯅꯤ ꯀꯌꯥꯝ ꯊꯨꯕꯒꯤꯅꯣ ꯑꯣ ꯌꯥꯅꯤ ꯌꯥꯅꯤ ꯁꯅꯥꯁꯦ ꯑꯩꯈꯣꯏ ꯃꯃꯟꯁꯦ ꯃꯥꯟꯅꯗꯦꯕ ꯐꯥꯔꯁꯅꯦ ꯁꯦꯀꯦꯟ ꯑꯣꯏꯔꯁꯨ ꯃꯩꯔꯤ ꯃꯆꯨꯁꯤꯒ ꯃꯆꯨꯁꯦ ꯃꯥꯟꯅꯗꯦꯕ ꯑꯗꯣ ꯀꯔꯝꯕꯗꯅꯣ ꯑꯩꯈꯣꯏꯒꯤ ꯁꯣꯝꯅ ꯄꯥꯝꯕꯤꯔꯤꯁꯦ ꯁꯦꯀꯦꯟꯗ ꯀꯩꯅꯣ ꯁꯅꯥ ꯀꯩꯅꯣꯁꯦ ꯂꯤꯁꯤꯡ ꯀꯨꯟꯃꯔꯤꯒꯤ ꯃꯊꯛ ꯉꯥꯛꯇ ꯑꯣꯏꯒꯅꯦꯕ ꯑꯗꯣ ꯈꯔ ꯐꯖꯔꯒꯗꯤ ꯀꯨꯟ ꯃꯉꯥ ꯀꯨꯟ ꯇꯔꯨꯛ ꯌꯧꯌꯦꯕ

ꯁꯅꯥꯁꯤꯅ ꯍꯣꯏ ꯍꯣꯏ

ꯍꯣꯏ ꯁꯅꯥꯗꯣ ꯆꯞ ꯆꯥꯕꯤꯗꯤ ꯑꯗꯨꯝ ꯑꯣꯏꯔꯣꯏꯕ ꯑꯩꯈꯣꯏꯒꯤ ꯈꯤꯇꯪ ꯍꯦꯟꯇꯣꯛ ꯍꯦꯟꯖꯤꯟꯗꯤ ꯑꯗꯨꯝ ꯆꯅꯤꯡ ꯍꯣꯏ ꯍꯣꯏ ꯑꯦꯠꯕꯥꯟꯁꯇꯣ ꯍꯥꯟꯅ ꯑꯗꯨꯝ ꯈꯔ ꯑꯗꯨꯝ ꯄꯤꯔꯁꯨ ꯌꯥꯏꯌꯦ ꯍꯣꯏ ꯍꯧꯖꯤꯛ ꯂꯥꯛꯀꯗꯣꯏꯔꯥ ꯁꯅꯥ ꯁꯥꯕꯁꯦ ꯀꯔꯝꯕ ꯃꯇꯝꯗ ꯂꯥꯛꯀꯗꯣꯏꯅꯣ ꯎꯝ ꯍꯣꯏ ꯍꯣꯏ ꯌꯥꯅꯤ ꯌꯥꯏ

ꯁꯅꯥꯁꯦ ꯑꯩꯈꯣꯏ ꯁꯥꯕ ꯂꯣꯏꯔꯒ ꯑꯩꯈꯣꯏꯒꯤ ꯁꯅꯥꯒꯤ ꯃꯃꯟ ꯁꯅꯥꯒꯤ ꯁꯅꯥ ꯆꯅꯤꯡ ꯊꯤꯇꯔꯦ ꯁꯟ ꯃꯔꯤꯗꯒꯤ ꯃꯣꯍꯣꯔ ꯑꯃꯗꯒꯤ ꯁꯨꯃꯥꯏꯅ ꯆꯅꯤꯡ ꯍꯦꯜꯂꯦ ꯆꯞ ꯆꯥꯔꯦ ꯍꯥꯏꯕꯗꯨꯒꯤ ꯑꯀꯛꯅꯕꯗꯣ ꯔꯤꯁꯤꯞ ꯀꯛꯑꯒꯅꯦ ꯁꯣꯝꯗ ꯁꯤꯟꯅꯖꯕꯅꯦꯕ ꯀꯥꯏꯕ ꯇꯥꯔꯒꯁꯨ ꯑꯇꯣꯞꯄꯗ ꯑꯩꯈꯣꯏꯗ ꯑꯣꯏꯔꯁꯨ ꯑꯗꯨꯝ ꯀꯥꯏꯕꯗ ꯀꯩꯏꯝꯇ ꯄ꯭ꯔꯣꯕ꯭ꯂꯦꯝ ꯂꯩꯔꯣꯏꯕ ꯑꯗꯨꯒꯤꯗꯤ ꯀꯩꯒꯨꯝꯕ ꯆꯤꯡꯅꯕ ꯂꯩꯔꯒꯁꯨ ꯑꯗꯨꯝ ꯑꯣꯟꯊꯣꯛꯄꯤꯔꯒ ꯑꯩꯈꯣꯏ ꯀꯝꯄ꯭ꯂꯦꯝ ꯑꯗꯨꯝ ꯔꯤꯁꯤꯞꯇꯨ ꯇꯧꯔꯒ ꯇꯧꯕ ꯌꯥꯒꯅꯦꯕ ꯑꯗꯨꯒꯤꯗꯤ ꯍꯣꯏ ꯍꯣꯏ ꯌꯥꯅꯤ ꯌꯥꯅꯤ ꯑꯗꯨꯒꯤꯗꯤ ꯀꯦꯝ ꯆꯤꯡꯅꯕꯤꯒꯅꯨ ꯑꯩꯈꯣꯏꯁꯨ ꯃꯌꯥꯝꯒꯤ ꯁꯦꯕꯅꯤ ꯇꯧꯖꯔꯤꯁꯦ ꯁꯥꯅꯥ ꯁꯥꯕ ꯑꯩꯈꯣꯏꯅ ꯍꯦꯛꯇ ꯃꯤꯅꯝꯕ ꯀꯩꯅꯣ ꯇꯧꯕ ꯌꯥꯕ ꯅꯠꯇꯦꯗꯅ ꯃꯌꯥꯝꯒꯤꯅꯤ ꯑꯩꯈꯣꯏꯅ ꯇꯧꯔꯤꯁꯦ ꯑꯗꯨꯅ ꯀꯩꯅꯣ ꯑꯗꯨꯝ ꯍꯣꯏ ꯍꯣꯏ ꯑꯗꯨꯝ ꯍꯧꯖꯤꯛꯀꯤ ꯍꯥꯏꯔꯤꯕ ꯅꯨꯃꯤꯠꯁꯤꯗ ꯑꯗꯨꯝ ꯂꯥꯛꯄꯤꯔꯣ ꯑꯗꯨꯒ ꯀꯩꯅꯣ ꯑꯦꯠꯕꯥꯟꯁ ꯈꯤꯇꯪ ꯍꯣꯏ ꯂꯣꯏꯅꯃꯛ ꯅꯠꯇ꯭ꯔꯒꯁꯨ ꯀꯩꯁꯨ ꯀꯥꯏꯗꯦ ꯑꯗꯨꯝ ꯔꯤꯁꯤꯞꯇ ꯑꯗꯨꯝ ꯂꯧ ꯀꯩ ꯀꯩ ꯃꯤꯡ ꯂꯩꯕꯝ ꯇꯧꯔꯒ ꯑꯗꯨꯝ ꯌꯥꯏ ꯑꯥ ꯍꯟꯗꯛ ꯁꯅꯥ ꯃꯃꯟ ꯈꯪꯗꯦ ꯑꯗꯨꯗꯤ ꯃꯇꯝ ꯃꯇꯝꯒꯤꯅꯤ ꯑꯩꯈꯣꯏꯅ ꯈꯪꯕ ꯉꯝꯕ ꯅꯠꯇꯦ ꯍꯧꯖꯤꯛꯇꯤ ꯇꯧꯕꯒꯤꯗꯤ ꯍꯧꯖꯤꯛ ꯁꯅꯥ ꯊꯝꯃꯦꯕ ꯑꯗꯨꯝ ꯃꯇꯝ ꯃꯇꯝꯁꯦ ꯑꯃꯨꯛꯃꯨꯛꯁꯨ ꯁꯅꯥꯁꯦ ꯑꯃꯨꯛꯃꯨꯛ ꯃꯃꯟ ꯈꯪꯍꯦꯟ ꯍꯦꯟꯕꯁꯨ ꯑꯗꯨꯝ ꯌꯥꯎꯋꯦꯕ ꯀꯥꯏꯕꯗ ꯑꯩꯈꯣꯏ ꯂꯦꯞꯄꯗ ꯍꯦꯜꯂꯒꯗꯤ ꯀꯥꯏꯕꯗꯁꯨ ꯑꯗꯨꯝ ꯑꯗꯨꯝ ꯑꯗꯨꯗꯤ ꯑꯩꯈꯣꯏ ꯀꯦꯇꯂꯣꯛ ꯂꯣꯏꯅꯃꯛ ꯀꯥꯞꯄꯒ ꯀꯩꯅꯣ ꯇꯧꯕꯗꯤ ꯅꯨꯡꯉꯥꯏꯔꯣꯏꯌꯦ ꯑꯗꯨꯅ ꯏꯁꯥ ꯍꯌꯦꯡ ꯂꯥꯛꯄꯤꯔꯒꯅꯦ ꯀꯦꯇꯂꯣꯛꯇ ꯌꯥꯎꯔꯤꯁꯦ ꯑꯩꯈꯣꯏ ꯂꯥꯏꯔꯤꯛ ꯑꯣꯏꯅ ꯂꯩꯕꯅꯤꯅ ꯀꯦꯇꯂꯣꯛꯇ ꯌꯦꯡꯕꯤꯕ ꯌꯥꯒꯅꯦꯕ ꯑꯗꯨꯒ ꯁꯤꯗ ꯊꯥꯕꯗꯤ ꯌꯥꯝꯅ ꯁꯤꯗꯩꯗꯁꯨ ꯑꯩꯈꯣꯏ ꯁꯅꯥꯁꯦ ꯑꯗꯨꯝ ꯂꯦꯞꯇꯅ ꯑꯌꯨꯛ ꯅꯨꯡꯗꯤꯟ ꯑꯗꯨꯝ ꯁꯨꯕꯅꯤꯅ ꯅꯨꯡꯗꯥꯡꯁꯨ ꯑꯗꯨꯝ ꯇꯉꯥꯏ ꯐꯗ꯭ꯔꯒꯗꯤ ꯑꯊꯨꯕꯒꯤ ꯑꯣꯗꯔ ꯂꯩꯔꯒꯗꯤ ꯑꯩꯈꯣꯏ ꯑꯗꯨꯝ ꯊꯦꯡꯕꯕꯥꯎ ꯅꯨꯡꯗꯥꯡ ꯑꯣꯏꯔꯁꯨ ꯑꯗꯨꯝ ꯁꯨꯏꯕ ꯁꯅꯥ ꯁꯥꯕꯁꯤꯡꯁꯦ ꯂꯣꯏꯅꯕ ꯑꯗꯨꯝ ꯃꯤꯒꯤ ꯑꯣꯗꯔꯗꯣ ꯃꯇꯝ ꯆꯥꯅ ꯄꯤꯗ꯭ꯔꯒꯗꯤ ꯑꯩꯈꯣꯏꯒꯤꯁꯨ ꯑꯗꯨꯝ ꯑꯗꯨꯗꯨꯅ ꯃꯇꯝꯗꯣ ꯀꯩꯅꯣ ꯇꯧꯅꯕꯒꯤ ꯑꯩꯈꯣꯏ ꯑꯗꯨꯝ ꯍꯣꯠꯅꯖꯩ ꯑꯗꯨꯗꯨꯅ ꯑꯗꯨꯝ ꯂꯥꯛꯄꯤꯌꯣ ꯑꯗꯨꯒ ꯑꯥꯗ ꯑꯄꯝꯕ ꯗꯤꯖꯥꯏꯟ ꯑꯣꯏꯔꯁꯨ ꯑꯗꯨꯝ ꯑꯩꯈꯣꯏꯒꯤ ꯀꯦꯇꯂꯣꯛꯁꯦ ꯑꯗꯨꯝ ꯌꯦꯡꯕꯤꯌꯣꯕ ꯌꯥꯒꯅꯦꯕ ꯑꯗꯨꯒꯤꯗꯤ ꯑꯁ ꯌꯥꯝ ꯐꯖꯩ ꯑꯩꯈꯣꯏꯒꯤ ꯑꯝꯇꯪ ꯌꯦꯡꯉꯣ ꯅꯥꯅꯞꯄꯤ ꯑꯣꯏꯔꯣ ꯂꯤꯛ ꯑꯣꯏꯔꯣ ꯂꯣꯏꯅꯕꯛ ꯑꯩꯈꯣꯏ ꯁꯤꯗ ꯂꯩꯔꯤꯁꯤꯡꯁꯦ ꯑꯉꯥꯡ ꯑꯩꯈꯣꯏ ꯌꯥꯝꯗ꯭ꯔꯥꯕꯗ ꯇꯔꯥ ꯇꯔꯥ ꯃꯔꯤ ꯃꯉꯥꯒꯤ ꯃꯊꯛꯇ ꯂꯩꯃꯤ ꯌꯦꯡꯉꯨ ꯂꯥꯎ ꯑꯝꯇꯪ ꯑꯝꯇꯪ ꯑꯩꯈꯣꯏꯒꯤ ꯁꯅꯥ ꯁꯥꯕꯁꯦ ꯎꯕꯤꯗ꯭ꯔꯤꯕꯣ ꯌꯥꯝ ꯐꯖꯕꯅꯦ ꯑꯩꯈꯣꯏ ꯑꯉꯥꯡꯒꯩ ꯃꯈꯨꯠ ꯂꯣꯏ ꯅꯥꯟꯕꯅꯦ ꯑꯥ ꯍꯣꯏ ꯍꯣꯏ ꯍꯣꯏ ꯑꯗꯣ ꯂꯥꯛꯄꯤꯔꯣ ꯗꯦꯠ ꯐꯥꯏꯕ ꯑꯗꯣ ꯁꯣꯏꯗꯅ ꯂꯥꯛꯄꯤꯔꯣ ꯑꯌꯨꯛꯂ ꯅꯨꯡꯗꯤꯜꯂ ꯑꯗꯨꯝ ꯑꯩꯈꯣꯏ ꯗꯨꯀꯥꯟ ꯉꯟꯅ ꯑꯗꯨꯝ ꯍꯥꯡꯖꯩ ꯍꯣꯏ ꯍꯣꯏ ꯌꯥꯝ ꯅꯨꯡꯉꯥꯏꯖꯔꯦ ꯊꯝꯖꯔꯦ ꯊꯝꯖꯔꯦ